ꯍꯦꯜꯂꯣ ꯑꯣ ꯀꯀꯥ ꯌꯧꯕꯤꯔꯛꯑꯕ ꯑꯣ ꯀꯀꯥꯈꯣꯏ ꯀꯗꯥꯏꯋꯥꯏꯗ ꯂꯩꯕꯤꯔꯤꯅꯣ ꯑꯣ ꯑꯦ ꯑꯗꯨꯗꯤ ꯀꯀꯥ ꯑꯩꯈꯣꯏꯅꯤ ꯖꯒꯥ ꯈꯤꯇꯪ ꯑꯣꯟꯅꯔꯦ ꯑꯩꯅ ꯅꯣꯡꯆꯨꯞꯂꯣꯝ ꯊꯪꯕꯗ ꯈꯤꯇꯪ ꯍꯥꯏꯒꯠꯂꯒ ꯂꯩꯔꯦ ꯀꯀꯥ ꯑꯗꯨꯗꯒꯤ ꯈꯤꯇꯪ ꯊꯧꯗꯕꯤꯛꯑꯣ ꯑꯩꯅ ꯂꯩꯔꯤꯁꯤ ꯑꯦꯔꯥꯕꯣꯠ ꯄꯥꯛ ꯃꯄꯥꯗꯅꯤ ꯑꯣ ꯀꯀꯥꯒꯤ ꯒꯥꯔꯤ ꯀꯔꯤ ꯃꯣꯗꯦꯜ ꯑꯣꯏꯕꯤꯒꯦ ꯑꯉꯥꯡꯕ ꯃꯆꯨ ꯑꯜꯇꯣꯅꯦꯕ ꯑꯣ ꯑꯣ ꯑꯣ ꯐꯔꯦ ꯐꯔꯦ ꯀꯀꯥ ꯑꯗꯨꯗꯤ ꯊꯧꯒꯠꯄꯤꯔꯛꯑꯣ ꯑꯩ ꯑꯦꯔꯥꯕꯣꯠ ꯄꯥꯛꯀꯤ ꯑꯩꯈꯣꯏꯒꯤ ꯐꯝꯐꯝꯗꯨꯗ ꯏꯅꯥꯎꯅꯨꯄꯥ ꯑꯃꯒ ꯐꯝꯃꯒ ꯉꯥꯏꯃꯤꯟꯅꯔꯤ ꯑꯩꯈꯣꯏ ꯐꯤꯔꯣꯜꯕꯨꯗꯤ ꯀꯩꯅꯣ ꯁꯦꯠꯄꯅꯤ ꯑꯉꯥꯡꯕ ꯁꯦꯠꯂꯤ ꯏꯅꯥꯎꯅꯨꯄꯥꯗꯨꯅ ꯑꯉꯧꯕ ꯂꯤꯠꯂꯤ ꯗ꯭ꯔꯦꯁ ꯑꯝꯃ ꯁꯦꯠꯄꯅꯦ ꯑꯣ ꯍꯣꯏ ꯍꯣꯏ ꯀꯀꯥ ꯑꯗꯨꯃꯥꯏꯅ ꯑꯗꯨꯝ ꯂꯥꯛꯄꯤꯔꯣ ꯑꯗꯨ ꯑꯣꯏꯔꯒꯗꯤ ꯑꯩ ꯑꯗꯨꯝ ꯃꯐꯝꯁꯤꯗ ꯂꯦꯡꯗꯅ ꯉꯥꯏꯖꯔꯝꯃꯒꯦ ꯑꯣ ꯍꯣꯏ ꯍꯣꯏ ꯀꯀꯥ ꯌꯥꯝꯅ ꯅꯨꯉꯥꯏꯖꯔꯦ ꯍꯣꯏ ꯊꯝꯃꯦ ꯊꯝꯃꯦ ꯀꯀꯥ ꯑꯗꯨꯗꯤ